ꯑꯥ ꯍꯜꯂꯣ ꯍꯥꯏꯕꯤꯎ ꯑꯣ ꯍꯪꯕꯤꯎ ꯍꯪꯕꯤꯎ

ꯑꯣ ꯑꯣ ꯑꯣ ꯍꯥꯏꯕꯤꯎ ꯌꯥꯅꯤ ꯌꯥꯅꯤ ꯑꯗꯣꯝꯒꯤꯗꯃꯛꯇ ꯃꯇꯦꯡ ꯄꯥꯡꯖꯔꯒꯦꯅ ꯂꯩꯖꯔꯤꯕꯅꯦꯕꯀꯣ ꯑꯩꯈꯣꯏꯁꯦ ꯑꯗꯣ ꯋꯦꯜꯀꯝ ꯇꯨ ꯑꯟꯗ꯭ꯔꯣ ꯑꯥ ꯑꯗꯣ ꯑꯥ ꯑꯣ ꯑꯣ ꯑꯗꯣ ꯂꯥꯛꯄꯤꯔꯣ ꯑꯗꯣ ꯍꯣꯇꯦꯜ ꯅꯨꯡꯇꯦꯜ ꯑꯗꯣꯝ ꯀꯥꯏꯗ ꯂꯩꯕꯤꯔꯤꯒꯦ ꯀꯃꯥꯏꯅ ꯑꯗꯨꯝ ꯌꯥꯔꯗ꯭ꯔꯥ ꯑꯩꯈꯣꯏ ꯁꯤꯗꯩꯗ ꯍꯣꯇꯦꯜ ꯅꯨꯡꯇꯦꯜ ꯁꯤꯟꯒꯗ꯭ꯔꯥ ꯎꯝ

ꯑꯧ ꯍꯥꯏꯖꯔꯛꯀꯦ ꯑꯩꯈꯣꯏꯒꯤ ꯑꯟꯗ꯭ꯔꯣ ꯁꯤꯗꯩꯗ ꯄꯥꯛ ꯑꯃꯁꯨ ꯂꯩꯌꯦꯕꯀꯣ ꯑꯗꯒꯤ ꯃ꯭ꯌꯨꯖꯝ ꯑꯃꯁꯨ ꯂꯩ ꯑꯗꯒꯤ ꯑꯩꯈꯣꯏꯒꯤ ꯃꯩꯇꯩꯒꯤ ꯑꯣꯏꯕ ꯃꯩ ꯁꯨꯡꯃꯨꯠ ꯃꯨꯠꯇꯕ ꯃꯩ ꯑꯁꯦꯡꯕ ꯃꯩ ꯍꯧꯐꯝꯑꯅ ꯑꯃꯁꯨ ꯂꯩꯌꯦꯕꯀꯣ ꯍꯥꯏꯗꯤ ꯑꯁꯤ ꯃꯐꯝꯁꯤꯗ ꯑꯗꯣꯝ ꯂꯣꯏ ꯌꯦꯡꯕ ꯌꯥꯒꯅꯤ ꯑꯗꯣ ꯑꯩꯈꯣꯏꯒꯤ ꯃꯐꯝ ꯁꯤꯗꯩꯗ ꯂꯥꯛꯄꯤꯔꯣ ꯑꯗꯨꯗꯨꯒ ꯑꯩꯈꯣꯏ ꯆꯠꯂꯒ ꯑꯗꯨꯝ ꯑꯗꯣꯝꯕꯨ ꯑꯗꯨꯝ ꯒꯥꯏꯗ ꯇꯧꯖꯔꯒꯦ ꯑꯗꯒꯤ ꯃ꯭ꯌꯨꯖꯝꯁꯤꯗ ꯂꯩꯔꯤꯁꯦ ꯃꯩꯇꯩ ꯌꯨꯝꯖꯥꯎ ꯑꯗꯒꯤ ꯊꯥꯏꯅ ꯁꯤꯖꯤꯟꯅꯔꯝꯕ ꯑꯟꯗ꯭ꯔꯣꯒꯤ ꯃꯤꯇꯩꯁꯤꯡꯅ ꯁꯤꯖꯤꯟꯅꯔꯝꯕ ꯃꯩꯇꯩꯁꯤꯡꯅ ꯁꯤꯖꯤꯟꯅꯔꯝꯕ ꯈꯨꯠꯂꯥꯏ ꯅꯨꯡꯂꯥꯏ ꯊꯝꯐꯝ ꯑꯗꯨꯝ ꯂꯩ ꯑꯗꯒꯤ ꯄꯥꯛ ꯑꯃꯁꯨ ꯅꯤꯡꯊꯤꯖꯕ ꯄꯥꯛ ꯑꯃꯁꯨ ꯂꯩ ꯄꯥꯛꯀꯤ ꯃꯐꯝꯗꯨꯗ

ꯑꯗꯨꯒ ꯑꯩꯈꯣꯏꯒꯤ ꯑꯟꯗ꯭ꯔꯣꯒꯤ ꯃꯃꯤꯡ ꯌꯥꯝ ꯆꯠꯄ ꯍꯥꯏꯔꯒꯗꯤ ꯑꯩꯈꯣꯏꯒꯤ ꯑꯟꯗ꯭ꯔꯣꯒꯤ ꯋꯥꯏꯟ ꯌꯨꯁꯦ ꯁꯤ ꯃꯃꯤꯡ ꯌꯥꯝ ꯆꯠꯂꯦ ꯃꯁꯤ ꯑꯗꯣꯝꯅꯁꯨ ꯇꯦꯁ ꯑꯗꯨꯝ ꯇꯧꯕ ꯌꯥꯒꯅꯤ

ꯑꯥ ꯇ꯭ꯋꯦꯟꯇꯤ ꯐꯣꯔ ꯑꯥꯋꯔꯅꯦ ꯑꯗꯣ ꯑꯗꯨꯝ ꯑꯦꯅꯤ ꯑꯥ ꯑꯦꯅꯤ ꯇꯥꯏꯝ ꯑꯗꯨꯝ ꯂꯥꯛꯄ ꯃꯇꯝꯗ ꯒꯥꯏꯗ ꯑꯗꯨꯝ ꯇꯧꯖꯒꯅꯤ ꯑꯥ ꯏꯁꯥꯅ ꯇꯧꯖꯒꯦꯁꯨ ꯌꯥꯔꯦ ꯑꯗꯨꯗꯨꯒ ꯑꯩꯈꯣꯏꯅ ꯄꯤꯌꯣꯁꯨ ꯌꯥꯔꯦ ꯑꯇꯣꯞꯄꯗꯒꯤ ꯂꯧꯒꯦꯁꯨ ꯑꯗꯨꯝ ꯂꯣꯏꯅ ꯌꯥꯅꯤ ꯑꯗꯨꯕꯨꯗꯤ ꯂꯣꯏꯅ ꯑꯦꯕꯥꯏꯂꯦꯕꯜ ꯂꯣꯏ ꯑꯣꯏꯌꯦ ꯑꯗꯨꯗꯨꯒ ꯑꯗꯣꯝꯅ ꯂꯥꯛꯄꯤꯗꯣꯏꯁꯦ ꯃꯤ ꯀꯌꯥꯅꯣ ꯑꯣ ꯐꯦꯃꯂꯤ ꯉꯥꯛꯇ ꯑꯣꯏꯗꯣꯔꯤꯕ꯭ꯔꯣ ꯑꯣ ꯑꯗꯨꯗꯤ ꯍꯣꯇꯦꯜꯁꯦ ꯔꯨꯝ ꯁꯦꯄ꯭ꯔꯦꯠ ꯑꯣꯏꯔꯛꯑꯅꯦꯕꯀꯣ ꯑꯗꯨꯗꯤ ꯑꯣ ꯐꯔꯦ ꯑꯗꯨꯗꯤ ꯑꯗꯣꯝ ꯂꯥꯛꯑ ꯀꯥꯟꯗ ꯌꯧꯔꯀꯥꯟꯗ ꯑꯗꯨꯝ ꯍꯥꯏꯕꯤꯔꯛꯑꯣ ꯑꯗꯨꯒ ꯊꯦꯡꯅꯔꯁꯤ

ꯑꯥ ꯑꯥ ꯁꯤꯗ ꯑꯗꯨꯝ ꯇꯧꯕꯤꯔꯛꯑꯣ ꯌꯥꯅꯤ ꯑꯗꯨꯒ ꯐꯥꯎꯅꯔꯁꯤ ꯐꯔꯦꯀꯣ ꯑꯣ ꯑꯣ ꯊꯝꯖꯔꯦ ꯊꯝꯖꯔꯦ